ꯑꯩ ꯏꯁꯥꯃꯛꯅ ꯃꯤꯁꯣꯗꯒꯤ ꯋꯤꯟꯄ꯭ꯔꯨꯞ ꯑꯣꯏꯕ ꯋꯤꯟꯄ꯭ꯔꯨꯞꯀꯤ ꯖꯦꯀꯦꯠ ꯑꯃ ꯑꯩꯅ ꯑꯣꯔꯗꯔ ꯇꯧꯖꯕꯅꯦ ꯑꯗꯨ ꯌꯧꯔꯛꯂꯦ ꯌꯧꯔꯛꯂꯕ ꯃꯇꯨꯡꯗ ꯄ꯭ꯔꯗꯛ ꯑꯁꯤ ꯑꯩꯅ ꯆꯦꯟꯖꯈꯤꯕꯅ ꯑꯃ ꯂꯥꯛꯄꯅ ꯑꯃ ꯑꯣꯏꯔꯦ ꯍꯥꯏꯗꯤ ꯑꯩꯅ ꯖꯦꯛꯀꯦꯠ ꯑꯁꯤ ꯕ꯭ꯂꯦꯛꯇ ꯇꯧꯖꯈꯤꯕꯅꯦ ꯑꯗꯨ ꯄꯤꯡꯗ ꯑꯣꯏꯅ ꯂꯥꯛꯑꯦ ꯄꯥꯝꯖꯗ꯭ꯔꯦ ꯁꯤ ꯃꯆꯨꯁꯨ ꯑꯣꯟꯅ ꯇꯩꯅ ꯂꯥꯛꯑꯦ ꯑꯗꯨꯒ ꯃꯥꯒꯤ ꯀ꯭ꯋꯥꯂꯤꯇꯤꯁꯨ ꯌꯥꯗ꯭ꯔꯦ ꯋꯤꯟꯄ꯭ꯔꯨꯞꯅꯦ ꯍꯥꯏꯔꯒ ꯋꯤꯟꯄ꯭ꯔꯨꯞꯁꯨ ꯅꯠꯇꯕ ꯃꯥꯜꯂꯦ ꯅꯠꯇ꯭ꯔꯦ ꯖꯦꯛꯀꯦꯠꯀꯤ ꯆꯦꯟꯁꯤꯁꯨ ꯈꯔ ꯅꯨꯡꯉꯥꯏꯇꯕ ꯅꯨꯡꯉꯥꯏꯇ꯭ꯔꯦ ꯑꯗꯨ ꯋꯤꯟꯇꯔꯅꯤꯅ ꯍꯧꯖꯤꯛꯇꯤ ꯖꯦꯛꯀꯦꯠꯁꯦ ꯗꯔꯀꯥꯔ ꯑꯣꯏꯗꯅ ꯗꯔꯀꯥꯔ ꯑꯣꯏꯕꯒꯤ ꯃꯔꯝꯅ ꯑꯩꯅ ꯆꯦꯟꯖꯕꯅꯤ ꯑꯣꯟꯅ ꯇꯩꯅꯅ ꯂꯥꯛꯑꯦ ꯄ꯭ꯔꯗꯛꯁꯨ ꯑꯣꯟꯅ ꯇꯩꯅꯅ ꯂꯥꯛꯑꯦ ꯃꯆꯨꯁꯨ ꯈꯦꯠꯅꯔꯛꯑꯦ ꯀ꯭ꯋꯥꯂꯤꯇꯤꯁꯨ ꯀ꯭ꯋꯥꯂꯤꯇꯤ ꯌꯥꯝ ꯐꯠꯇꯕ ꯄꯣꯠ ꯑꯣꯏꯅ ꯂꯥꯛꯑꯦ ꯑꯗꯨꯅ ꯃꯇꯨꯡꯗꯁꯨ ꯁꯤ ꯑꯩꯅ ꯑꯣꯔꯗꯔ ꯇꯧꯖꯈꯤꯕ ꯄ꯭ꯔꯗꯛꯁꯤꯡꯁꯦ ꯑꯣꯟꯅ ꯇꯩꯅ ꯑꯣꯟꯅ ꯇꯩꯅ ꯁꯨꯝ ꯂꯥꯛꯑꯒꯗꯤ ꯑꯩꯈꯣꯏ ꯀꯁꯇꯃꯔ ꯑꯩꯈꯣꯏꯗ ꯌꯥꯝ ꯅꯨꯡꯉꯥꯏꯖꯗꯦ ꯑꯗꯨꯅ ꯌꯥꯔꯒꯗꯤ ꯑꯣꯔꯗꯔ ꯇꯧꯔꯛꯂꯤꯕ ꯄꯣꯠ ꯈꯨꯗꯤꯡꯃꯛꯁꯤ ꯆꯦꯛꯁꯤꯟꯅ ꯁꯦꯜꯂꯔꯁꯤꯡꯅ ꯆꯦꯛꯁꯤꯟꯅ ꯐꯖꯅ ꯀꯦꯅꯣ ꯇꯧꯕꯤꯔꯛꯑꯣ ꯀꯁꯇꯃꯔ ꯑꯩꯈꯣꯏꯁꯦ ꯌꯥꯝ ꯅꯨꯡꯉꯥꯏꯖꯗꯦ ꯁꯨꯃꯥꯏꯅ ꯑꯩꯅ ꯑꯄꯥꯝꯕ ꯄꯣꯠꯆꯩ ꯆꯦꯟꯈ꯭ꯔꯒ ꯑꯣꯟꯅ ꯇꯩꯅ ꯂꯥꯛꯑꯒ ꯇꯧꯕꯁꯦ ꯌꯥꯝ ꯁꯥꯎꯅꯤꯡꯕ ꯌꯥꯝ ꯁꯥꯎꯅꯤꯡꯉꯤ ꯑꯗꯨꯅ ꯃꯇꯨꯡꯗꯗꯤ ꯁꯤꯒꯨꯝꯕ ꯑꯔꯥꯟ ꯀꯁꯇꯃꯔꯅ ꯁꯥꯎꯒꯗꯕ ꯊꯕꯛꯁꯦ ꯊꯣꯛꯇꯅꯕ ꯍꯥꯏꯖꯔꯤ